ꯑꯩꯅ ꯍꯟꯗꯛ ꯈꯣꯡꯎꯞ ꯑꯃ ꯂꯩꯔꯨꯕꯗ ꯃꯁꯛ ꯌꯥꯝ ꯐꯖꯕ ꯑꯃ ꯊꯦꯡꯅꯩ ꯑꯗꯨ ꯊꯦꯡꯅꯕꯗ ꯑꯩꯅ ꯄꯨꯃꯥꯒꯤ ꯕ꯭ꯔꯦꯟꯗꯦꯗ ꯑꯣꯏꯕ ꯈꯣꯡꯎꯞ ꯑꯣꯏꯕ ꯃꯥꯜꯂꯦ ꯍꯥꯏꯅ ꯑꯩꯅ ꯂꯩꯅꯤꯡꯕꯗ ꯂꯣꯏꯈꯤ ꯑꯗꯨꯗ ꯂꯩꯔꯒꯦ ꯁꯤ ꯃꯃꯜ ꯇꯥꯡꯉꯕꯁꯨ ꯂꯩꯔꯒꯦ ꯍꯥꯏꯅ ꯂꯩꯔꯨꯕꯗ ꯕ꯭ꯔꯦꯟꯗꯦꯗ ꯑꯣꯏꯔꯝꯃꯦ ꯀꯣꯄꯤ ꯇꯧꯕꯁꯨ ꯑꯣꯏꯔꯝꯃꯦ ꯑꯗꯨꯒ ꯇꯣꯡꯕ ꯁꯤꯖꯤꯟꯅꯕ ꯀꯔꯤ ꯀꯔꯥ ꯂꯣꯏꯅꯃꯛꯁꯤ ꯌꯥꯝꯅ ꯅꯨꯡꯉꯥꯏꯇꯕ ꯑꯣꯏꯈꯤ